ꯑꯦ ꯖꯦ ꯍꯣꯇꯦꯜꯒꯤ ꯅꯝꯕꯔꯗꯨ ꯑꯣꯏꯕꯤꯔꯕ꯭ꯔꯥ ꯎꯪ ꯑꯩꯒꯤꯁꯤ ꯉꯁꯥꯏꯋꯥꯏ ꯉꯔꯥꯡꯅꯦꯀꯣ ꯄꯤꯖꯥ ꯑꯣꯔꯗꯔ ꯇꯧꯖꯕꯅꯦꯕ ꯄꯤꯖꯥ ꯑꯣꯔꯗꯔ ꯇꯧꯖꯕ ꯃꯇꯝꯁꯤ ꯁꯤꯒꯤꯁꯤꯗ ꯉꯁꯤ ꯑꯌꯨꯛꯀꯤ ꯄꯨꯡ ꯃꯥꯄꯟꯗ ꯂꯥꯛꯀꯅꯤ ꯍꯥꯏꯕꯤꯔꯝꯕ ꯑꯗꯨꯒ ꯉꯁꯥꯏꯋꯥꯏ ꯄꯨꯡ ꯃꯥꯄꯟꯁꯨ ꯍꯦꯜꯂꯦ ꯑꯩꯅꯁꯨ ꯐꯣꯟ ꯇꯧꯔꯦ ꯇꯧꯕ ꯃꯇꯝꯗꯗꯤ ꯑꯍꯥꯟꯕ ꯃꯇꯝꯗꯗꯤ ꯃꯥꯁꯨ ꯄꯥꯏꯕꯤꯔꯛꯑꯝꯃꯦ ꯄꯥꯏꯕꯤꯔꯛꯑꯝꯃꯒ ꯀꯩꯅꯣ ꯇꯧꯔꯛꯑꯦ ꯂꯥꯛꯑꯅꯤ ꯈꯣꯠꯂꯅꯤ ꯑꯗꯨ ꯇꯧꯔꯅꯤꯅ ꯍꯥꯏꯔꯛꯑꯝꯃꯦ ꯉꯥꯏꯔꯦ ꯑꯩꯁꯨ ꯉꯥꯏꯕꯗꯨꯗ ꯃꯥꯁꯤ ꯁꯨꯡꯂꯥꯛ ꯂꯥꯛꯇ꯭ꯔꯦ ꯂꯥꯛꯇꯕꯗꯨꯗ ꯑꯩꯁꯤ ꯐꯣꯟꯁꯤ ꯍꯟꯖꯤꯟ ꯍꯟꯖꯤꯟ ꯇꯧꯔꯦ ꯇꯧꯕ ꯃꯇꯝꯗꯁꯨ ꯃꯥꯁꯤ ꯄꯥꯏꯕꯤꯔꯛꯇꯕꯒꯤ ꯃꯍꯨꯠꯇ ꯐꯣꯟꯁꯤ ꯑꯣꯐ ꯑꯃꯨꯛ ꯊꯝꯖꯤꯟꯕꯤꯈꯔꯦ ꯑꯗꯨ ꯑꯣꯐ ꯑꯃꯨꯛ ꯊꯝꯖꯤꯟꯈꯤꯕꯗꯩ ꯑꯩꯁꯤ ꯑꯩꯁꯨ ꯁꯣꯝ ꯅꯥꯀꯟꯗ ꯊꯕꯛ ꯑꯃ ꯆꯠꯀꯗꯕ ꯂꯩꯕꯅꯤꯅ ꯑꯩꯁꯨ ꯊꯕꯛ ꯍꯥꯏꯗꯤ ꯁꯨꯝ ꯍꯥꯏꯔꯤꯁꯤ ꯄꯨꯡ ꯃꯥꯄꯟꯗ ꯍꯥꯏꯔꯤꯝꯅꯤꯅ ꯍꯧꯖꯤꯛ ꯄꯨꯡ ꯇꯔꯥ ꯇꯥꯁꯤꯜꯂꯛꯑꯦ ꯇꯔꯥ ꯇꯥꯁꯤꯜꯂꯛꯄ ꯍꯥꯏꯁꯦ ꯑꯩꯉꯣꯟꯗꯗꯤ ꯃꯇꯝꯗꯨ ꯃꯌꯥꯝ ꯑꯃ ꯍꯧꯈ꯭ꯔꯦ ꯍꯧꯈ꯭ꯔꯕꯅꯤꯅ ꯑꯩꯁꯨ ꯑꯩꯒꯤ ꯊꯕꯛ ꯆꯠꯆꯕꯗꯨꯗ ꯃꯇꯝ ꯁꯣꯏꯔꯛꯑꯦ ꯑꯗꯨꯅ ꯁꯨꯃꯥꯏꯅ ꯍꯥꯏꯗꯤ ꯁꯨꯃꯥꯏꯅ ꯁꯨꯝ ꯑꯩꯈꯛꯇ ꯅꯠꯇꯦ ꯃꯤ ꯑꯇꯣꯞꯄ ꯃꯌꯥꯝ ꯑꯃꯒꯤꯁꯨ ꯁꯨꯃꯥꯏꯅ ꯁꯨꯝ ꯇꯣꯏꯅ ꯇꯧꯔꯛꯑꯕ ꯇꯧꯔꯛꯄ ꯇꯥꯔꯒꯗꯤ ꯍꯥꯏꯗꯤ ꯅꯣꯏꯒꯤ ꯀꯁꯇꯃꯔꯁꯨ ꯃꯥꯡꯉꯛꯀꯅꯤ ꯑꯗꯒꯤ ꯄꯣꯠꯇꯨ ꯍꯥꯟꯅ ꯅꯣꯏ ꯂꯩꯔꯝꯃꯤꯕ ꯄꯣꯠꯇꯨꯗꯩꯁꯨ ꯍꯥꯏꯗꯤ ꯃꯌꯦꯡ ꯌꯥꯝ ꯇꯥꯔꯛꯀꯅꯤ ꯍꯥꯏꯗꯤ ꯁꯨꯃꯥꯏꯅ ꯃꯇꯝ ꯁꯣꯏꯅ ꯁꯣꯏꯅ ꯑꯗꯨꯝ ꯇꯧꯔꯛꯑꯗꯤꯀꯣ ꯍꯥꯏꯗꯤ ꯃꯇꯨꯡꯗꯗꯤ ꯁꯨꯃꯥꯏꯅꯁꯨ ꯇꯧꯍꯟꯕꯤꯒꯅꯣ ꯑꯗꯣ ꯍꯧꯖꯤꯛꯀꯤ ꯑꯩꯒꯤ ꯗꯤꯂꯤꯚꯔꯤ ꯇꯧꯔꯛꯀꯗꯕ ꯃꯤꯗꯣ ꯑꯗꯨꯒꯤꯗꯨꯗ ꯐꯣꯟꯁꯦ ꯍꯥꯏꯗꯤ ꯑꯩꯅꯗꯤ ꯐꯥꯎꯅꯖꯕ ꯉꯝꯗ꯭ꯔꯦ ꯑꯗꯨꯅ ꯅꯣꯏꯅ ꯑꯣꯏꯅ ꯐꯥꯎꯅꯕꯤꯔꯒ ꯍꯥꯏꯗꯤ ꯑꯊꯨꯕꯗ ꯑꯣꯏꯅ ꯂꯥꯛꯍꯟꯅꯕꯗꯣ ꯑꯩꯁꯨ ꯉꯁꯥꯏꯗꯒꯤ ꯃꯥꯡꯕꯗꯣ ꯀꯧꯔꯕꯅꯤꯅ ꯃꯥꯡꯕꯩ ꯃꯥꯡꯕ ꯃꯥꯡꯊꯣꯛꯑꯒ ꯉꯥꯏꯔꯒꯦ ꯑꯗꯨꯏꯗꯨꯒ ꯀꯩꯅꯣ ꯇꯧꯔꯒꯦ ꯍꯣꯏ ꯑꯗꯨ ꯑꯊꯨꯕꯗ ꯑꯣꯏꯅ ꯄꯥꯎꯗꯣ ꯐꯥꯎꯕꯤꯔꯛꯅꯕ ꯑꯣ ꯍꯣꯏ ꯍꯣꯏ ꯑꯗꯨꯗꯤ